ꯍꯜꯂꯣ ꯁꯤ ꯑꯣꯇꯣ ꯗꯥꯏꯕꯔ ꯑꯣꯏꯕꯤꯔꯕ ꯅꯠꯇ꯭ꯔꯥ ꯑꯩꯅ ꯊꯦꯡꯂꯕ ꯃꯇꯝꯗꯀꯣ ꯑꯣꯇꯣꯗ ꯔꯤꯖꯥꯕ ꯇꯧꯕꯗ ꯍꯥꯔꯥꯎ ꯍꯥꯔꯥꯎ ꯌꯥꯕꯤꯔꯛꯇꯨꯅ ꯑꯩꯕꯨ ꯑꯩꯒꯤ ꯄꯟꯊꯨꯡꯐꯝ ꯌꯨꯝꯗ ꯑꯁꯣꯏ ꯑꯉꯥꯝ ꯌꯥꯎꯗꯅ ꯐꯖꯅ ꯊꯤꯜꯂꯝꯕꯒꯤꯗꯃꯛꯇ ꯑꯗꯣꯝꯕꯨ ꯊꯥꯒꯠꯆꯔꯤ ꯑꯗꯨꯕꯨ ꯑꯩꯍꯥꯛꯁꯦ ꯍꯛꯆꯥꯡ ꯈꯔ ꯉꯝꯗꯅ ꯂꯝꯕꯤꯗ ꯂꯥꯀꯆꯕꯅꯦ ꯑꯗꯣ ꯁꯣꯝꯒꯤ ꯑꯣꯇꯣꯒꯤ ꯒꯥꯔꯤꯗ ꯇꯣꯡꯖꯔꯨꯕꯗ ꯏꯁꯥꯁꯦ ꯑꯐꯕ ꯅꯨꯡꯁꯤꯠ ꯐꯪꯗꯅ ꯇꯦꯛꯇ ꯀꯥꯏꯗꯅ ꯑꯩꯒꯤ ꯄꯟꯊꯨꯡꯐꯝ ꯌꯨꯝꯗꯨꯗ ꯑꯁꯣꯏ ꯑꯉꯥꯝ ꯌꯥꯎꯗꯅ ꯌꯧꯖꯔꯦ ꯍꯥꯏꯅ ꯄꯥꯎꯁꯤ ꯇꯝꯅꯤꯡꯃꯟꯗꯅ ꯁꯣꯝꯒꯤꯗ ꯐꯣꯟ ꯇꯧꯖꯔꯛꯄꯅꯦ ꯑꯗꯨꯅ ꯁꯣꯝꯕꯨ ꯍꯥꯏꯅꯤꯡꯉꯥꯏ ꯂꯩꯇꯅ ꯊꯥꯒꯠꯄ ꯐꯣꯡꯗꯣꯛꯆꯔꯤ